ꯑꯩꯈꯣꯏꯒꯤ ꯃꯐꯝꯁꯤꯡꯗ ꯃꯔꯨꯑꯣꯏꯅ ꯐꯪꯂꯤꯕ ꯆꯥꯅ ꯊꯛꯅꯕ ꯑꯗꯨꯗꯤ ꯀꯩꯊꯦꯜ ꯃꯆꯥꯗ ꯀꯛꯆꯤꯡ ꯕꯣꯔꯥ ꯆꯥꯛꯍꯥꯎ ꯇꯟ ꯑꯗꯨꯅ ꯀꯩꯊꯦꯜ ꯃꯆꯥ ꯑꯃꯗꯤ ꯀꯩꯊꯦꯜ ꯑꯆꯧꯕꯗ ꯐꯪꯉꯤ ꯆꯥꯁꯨꯕꯤꯁꯨ ꯀꯩꯊꯦꯜ ꯃꯆꯥꯒ ꯀꯩꯊꯦꯜ ꯑꯆꯧꯕꯗ ꯐꯪꯉꯤ ꯀꯕꯣꯛ ꯍꯤꯡꯇꯣꯠꯁꯤꯅ ꯀꯛꯆꯤꯡꯒꯤ ꯀꯩꯊꯦꯜ ꯑꯃꯗꯤ ꯈꯨꯜꯂꯛꯁꯤꯡꯗ ꯐꯪꯉꯤ ꯑꯗꯨꯒ ꯑꯩꯈꯣꯏꯒꯤ ꯀꯦꯟꯇꯤꯟꯗ ꯐꯪꯉꯤꯕ ꯑꯆꯥꯄꯣꯠ ꯃꯈꯩꯁꯤꯅ ꯁꯤꯡꯖꯨ ꯑꯂꯨꯆꯣꯛ ꯆꯅꯥ ꯉꯧꯕ ꯁꯣꯏꯕꯨꯝ ꯁꯥꯛ ꯑꯁꯤꯅꯆꯤꯡꯕ ꯐꯪꯉꯤ